ꯑꯩꯈꯣꯏꯅ ꯑꯩꯈꯣꯏ ꯕꯥꯏꯛ ꯂꯩꯕ ꯃꯇꯝꯗ ꯏꯁꯥꯒꯤ ꯕꯥꯏꯛꯁꯤ ꯑꯩꯈꯣꯏꯅ ꯅꯨꯡꯇꯤꯒꯤ ꯑꯩꯈꯣꯏꯅ ꯇꯩꯌꯥꯔꯗꯨ ꯅꯨꯡꯁꯤꯠ ꯌꯥꯎꯔꯤꯕ꯭ꯔꯥ ꯌꯥꯎꯗꯕ꯭ꯔꯥ ꯌꯦꯡꯒꯅꯤ ꯊꯥꯎ ꯌꯥꯎꯔꯤꯕ꯭ꯔꯥ ꯊꯥꯎ ꯀꯌꯥꯥꯝ ꯌꯥꯎꯏ ꯌꯥꯎꯗꯦ ꯍꯥꯏꯕꯗꯨ ꯌꯦꯡꯒꯅꯤ ꯃꯣꯕꯤꯜ ꯆꯦꯛ ꯇꯧꯒꯅꯤ ꯑꯁꯨꯃꯥꯏꯅ ꯇꯧꯔꯒ ꯑꯩꯈꯣꯏꯅ ꯅꯨꯡꯇꯤꯒꯤ ꯕꯥꯏꯛꯁꯤ ꯌꯦꯡꯁꯤꯟꯒꯅꯤ ꯑꯗꯨꯒ ꯃꯇꯝ ꯈꯔ ꯂꯩꯔꯒ ꯑꯩꯈꯣꯏꯅ ꯕꯥꯏꯛ ꯊꯧꯕ ꯃꯇꯝꯗ ꯏꯁꯥ ꯆꯣꯛꯊꯔꯛꯀꯅꯤ ꯃꯔꯝꯗꯤ ꯑꯩꯈꯣꯏꯅ ꯃꯇꯝꯒꯤ ꯃꯇꯨꯡ ꯏꯟꯅ ꯍꯣꯏ ꯏꯁꯤꯡ ꯅꯨꯡꯁꯤꯠ ꯃꯣꯠꯂꯛꯄꯅꯤꯅ ꯁꯣꯔ ꯍꯣꯟꯕꯗ ꯋꯥꯕ ꯃꯇꯝꯗ ꯑꯩꯈꯣꯏꯅ ꯏꯁꯥꯁꯤ ꯆꯣꯛꯊꯔꯛꯀꯅꯤ ꯑꯗꯨꯒ ꯑꯁꯥꯡꯕ ꯂꯝꯕꯤ ꯑꯩꯈꯣꯏꯅ ꯊꯧꯕ ꯃꯇꯝꯗꯗꯤ ꯏꯁꯥꯁꯤ ꯑꯩꯈꯣꯏꯅ ꯋꯥꯔꯛꯄ ꯃꯇꯝꯗꯨꯗ ꯃꯇꯝ ꯈꯔ ꯊꯧꯔꯒ ꯋꯥꯔꯛꯄ ꯃꯇꯝꯗꯨꯗ ꯑꯩꯈꯣꯏꯅ ꯄꯣꯊꯥꯔꯒ ꯀꯣꯜ ꯗ꯭ꯔꯤꯡ ꯊꯛꯄ ꯈꯪꯗꯦ ꯆꯥ ꯊꯛꯄ ꯈꯪꯗꯦ ꯃꯇꯝ ꯈꯔ ꯑꯩꯈꯣꯏꯅ ꯄꯣꯊꯥꯔꯒ ꯂꯩꯔꯒ ꯊꯧꯒꯅꯤ